ꯀꯔꯤꯒꯨꯝꯕ ꯑꯩꯈꯣꯏꯅ ꯀꯣꯝꯄꯦꯅꯤ ꯑꯃꯗ ꯅꯠꯇ꯭ꯔꯒ ꯗꯨꯀꯥꯟ ꯑꯃꯗ ꯀꯔꯤꯒꯨꯝꯕ ꯑꯩꯈꯣꯏꯅ ꯄꯥꯝꯖꯕ ꯄꯣꯠ ꯈꯔ ꯆꯦꯜꯂꯨꯔꯒ ꯃꯗꯨꯒꯤ ꯑꯣꯟꯅ ꯇꯩꯅꯕꯗ ꯑꯩꯈꯣꯏꯅ ꯄꯥꯝꯗꯕ ꯄꯣꯠ ꯑꯃ ꯊꯥꯖꯤꯜꯂꯛꯄ ꯍꯥꯏꯕꯁꯦ ꯄꯩꯁꯥꯁꯨ ꯇꯤꯡꯉꯤ ꯑꯗꯨꯒ ꯋꯥꯈꯜꯁꯨ ꯅꯨꯡꯉꯥꯏꯍꯟꯗꯦ ꯑꯗꯨꯅ ꯑꯁꯤꯒꯨꯝꯕ ꯊꯕꯛ ꯑꯁꯤ ꯌꯥꯔꯤꯉꯩꯗꯤ ꯃꯇꯨꯡ ꯃꯅꯥꯎ ꯇꯧꯕꯤꯗꯕꯅ ꯐꯩ ꯍꯥꯏꯕ ꯋꯥꯈꯜꯂꯣꯟ ꯑꯁꯤꯗ ꯑꯩ ꯑꯁꯨꯝꯅ ꯊꯝꯖꯒꯦ